ꯍꯜꯂꯣ ꯑꯣ ꯃꯥꯟꯅꯦ ꯃꯥꯟꯅꯦ ꯀꯔꯤ ꯂꯩꯔꯒꯦ

ꯑꯣ ꯌꯥꯏ ꯌꯥꯏ ꯑꯩꯈꯣꯏ ꯇꯥꯊꯣꯛ ꯇꯥꯁꯤꯟ ꯇꯧꯔꯒ ꯑꯩꯈꯣꯏ ꯁ꯭ꯀꯨꯜꯁꯤꯕꯨ ꯍꯤꯡꯒꯠꯍꯟꯕꯗ ꯑꯣꯖꯥꯁꯤꯡꯁꯤ ꯑꯆꯧꯕ ꯗꯥꯏꯇ ꯑꯃꯃꯝ ꯂꯧꯃꯤꯟꯅꯁꯤ ꯑꯗꯨ ꯍꯟꯗꯛꯀꯤ ꯂꯥꯛꯀꯗꯧꯔꯤꯕ ꯀꯃꯤꯡ ꯇꯨ ꯊꯥꯎꯖꯟ ꯇ꯭ꯌꯦꯟꯇꯤ ꯐꯥꯏꯕꯀꯤ ꯁꯦꯁꯟꯁꯤꯗ ꯑꯩꯈꯣꯏꯒꯤ ꯏꯟꯐ꯭ꯔꯥꯁꯇ꯭ꯔꯨꯛꯆꯔ ꯂꯩꯔꯝꯃꯤꯕ ꯁꯤꯡ ꯈꯔꯥ ꯑꯞꯒ꯭꯭ꯔꯦꯗ ꯇꯧꯈꯠꯄ ꯑꯗꯨꯒ ꯑꯩꯈꯣꯏꯒꯤ ꯂꯩꯔꯤꯕ ꯍꯥꯟꯅꯒꯤ ꯂꯩꯔꯤꯕ ꯏꯁꯇꯨꯗꯦꯟꯁꯤꯡꯁꯤꯗ ꯃꯥꯒꯤ ꯃꯥꯒꯤ ꯀ꯭ꯂꯥꯁ ꯋꯥꯏꯁꯇ ꯑꯩꯈꯣꯏꯅ ꯁꯥꯇ꯭ꯔ ꯈꯔ ꯈꯔ ꯍꯦꯟꯒꯠꯍꯟꯕ ꯍꯥꯏꯕ ꯄꯥꯟꯗꯝ ꯊꯝꯃꯤ ꯑꯗꯣ ꯃꯁꯤꯗ ꯑꯣꯖꯥꯁꯤꯡꯒꯤ ꯆꯥꯎꯔꯕ ꯀꯟꯇ꯭ꯔꯤꯕꯤꯎꯁꯟ ꯑꯃꯃꯝ ꯊꯝꯁꯦ ꯍꯥꯏꯕ ꯋꯥꯐꯝꯒꯤ ꯃꯇꯥꯡꯗ ꯑꯩꯈꯣꯏ ꯈꯟꯅ ꯅꯩꯅꯕ ꯒꯤ ꯗꯔꯀꯥꯔ ꯌꯥꯝ ꯑꯣꯏꯔꯦ ꯑꯗꯣ ꯍꯧꯖꯤꯛ ꯑꯩꯈꯣꯏꯒꯤ ꯁ꯭ꯀꯨꯜꯒꯤ ꯂꯩꯍꯧꯔꯤꯕ ꯏꯟꯐ꯭ꯔꯥꯏꯁꯇ꯭ꯔꯆꯔꯁꯤꯗ ꯑꯩꯈꯣꯏ ꯇꯣꯏꯂꯦꯠ ꯃꯁꯤꯡ ꯍꯦꯟꯒꯠꯍꯟꯕ ꯑꯗꯣ ꯑꯗꯣꯝꯅ ꯑꯗꯣꯝꯒꯤ ꯀꯔꯤ ꯃꯣꯠ ꯂꯩꯕꯒꯦ ꯑꯇꯩ ꯀꯔꯤ ꯀꯔꯤ ꯑꯩꯈꯣꯏ ꯑꯄꯒ꯭ꯔꯦꯗ ꯇꯧꯈꯠꯁꯤꯅꯣ ꯍꯥꯏꯕꯒꯤ ꯑꯩꯈꯣꯏ ꯍꯟꯗꯛꯀꯤ ꯑꯅꯧꯕ ꯍꯟꯗꯛꯀꯤ ꯍꯟꯗꯛꯀꯤ ꯂꯥꯛꯀꯗꯧꯔꯤꯕ ꯀꯃꯤꯡ ꯁꯦꯛꯁꯟꯁꯤꯗ ꯑꯩꯈꯣꯏ ꯍꯥꯟꯅꯗꯒꯤ ꯈꯔ ꯐꯣꯔꯃꯦꯜ ꯐꯣꯔꯃꯦꯂꯤꯇꯤꯁꯤ ꯈꯔꯥ ꯆꯦꯟꯁ ꯇꯧꯊꯣꯛꯄ ꯍꯥꯏꯕꯗꯤ ꯑꯣꯖꯥꯁꯤꯡꯒꯤꯁꯨ ꯈꯔꯥ ꯀꯟꯇ꯭ꯔꯤꯕꯤꯎꯁꯟ ꯄꯤꯕ ꯑꯁꯣꯟꯕ ꯁꯥꯇ꯭ꯔꯁꯤꯡꯁꯤ ꯑꯩꯈꯣꯏ ꯑꯦꯛꯁꯇ꯭ꯔꯥ ꯀ꯭ꯂꯥꯁ ꯄꯤꯅꯕ ꯑꯩꯈꯣꯏ ꯃꯗꯨ ꯑꯃ ꯍꯥꯞꯆꯒꯦ ꯍꯥꯏꯅ ꯍꯟꯗꯛꯀꯤꯁꯤꯃ ꯋꯥꯈꯜ ꯊꯝꯃꯤ ꯃꯁꯤꯗ ꯑꯣꯖꯥꯁꯤꯡꯒꯤ ꯀꯟꯇ꯭ꯔꯤꯕ꯭ꯌꯨꯁꯟ ꯗꯔꯀꯥꯔ ꯂꯥꯛꯀꯅꯤ ꯑꯗꯨꯒ ꯑꯩꯈꯣꯏ ꯍꯥꯟꯅ ꯑꯩꯈꯣꯏꯒꯤ ꯚꯦꯟ ꯁꯔꯚꯤꯁꯁꯤ ꯍꯥꯟꯅ ꯂꯩꯔꯝꯗꯕꯁꯤ ꯑꯗꯣ ꯍꯟꯗꯛ ꯍꯟꯗꯛ ꯒꯥꯔꯖꯤꯌꯥꯟ ꯁꯥꯇ꯭ꯔꯁꯤꯡꯒꯤ ꯃꯏꯀꯩꯗꯒꯤꯗꯤ ꯗꯤꯃꯥꯟꯗ ꯈꯔ ꯂꯥꯛꯄ ꯑꯗꯒꯤ ꯚꯦꯟ ꯁꯔꯚꯤꯁ ꯊꯝꯕꯤꯌꯨ ꯑꯗꯨꯒ ꯁ꯭ꯀꯨꯜ ꯆꯠꯄꯗ ꯑꯉꯥꯡꯁꯤꯡ ꯂꯝꯕꯤ ꯁꯣꯔꯣꯛꯇ ꯑꯇꯣꯞꯄ ꯒꯥꯔꯤꯅ ꯆꯦꯟꯕ ꯁꯣꯛꯄ ꯄꯟꯕ ꯃꯁꯤ ꯊꯣꯛꯇꯅꯕ ꯃꯁꯤꯇꯪ ꯈꯨꯗꯣꯡ ꯆꯥꯕ ꯍꯥꯞꯄꯤꯌꯨ ꯍꯥꯏ ꯃꯁꯤꯒꯤꯁꯨ ꯍꯥꯞꯅꯕ ꯑꯦꯔꯦꯟꯁ ꯇꯧꯕ ꯂꯣꯏꯔꯦ ꯑꯗꯨꯒ ꯍꯟꯗꯛ ꯑꯣꯖꯥ ꯈꯔꯥ ꯑꯩꯈꯣꯏ ꯂꯧꯅꯕ ꯑꯩꯈꯣꯏꯒꯤ ꯁꯦꯁꯟꯁꯤ ꯍꯧꯗ꯭ꯔꯤꯉꯩ ꯃꯃꯥꯡꯁꯤꯗ ꯑꯣꯖꯥ ꯈꯔ ꯂꯧꯅꯕ ꯈꯔꯥ ꯁꯦꯝꯁꯥꯅꯕ ꯁꯦꯝꯁꯥꯕ ꯂꯣꯏꯔꯦ ꯑꯩꯈꯣꯏ ꯅꯣꯇꯤꯐꯤꯀꯦꯁꯟꯁꯤ ꯉꯁꯤ ꯍꯌꯦꯡꯁꯤꯗ ꯊꯣꯛꯑꯒ ꯑꯣꯖꯥ ꯃꯉꯥ ꯇꯔꯥ ꯑꯩꯈꯣꯏ ꯐꯤꯜ ꯑꯞ ꯇꯧꯅꯕ ꯌꯥꯝ ꯀꯟꯅ ꯍꯣꯠꯅꯔꯤ ꯃꯁꯤꯗꯁꯨ ꯑꯗꯣꯝꯒꯤ ꯀꯔꯤ ꯋꯥꯐꯝ ꯂꯩꯒꯦ

ꯑꯗꯨꯃꯁꯨ ꯇꯧꯔꯁꯤ ꯑꯗꯨꯒ ꯑꯩꯈꯣꯏꯗ ꯑꯩꯈꯣꯏꯒꯤ ꯑꯞꯒ꯭ꯔꯦꯁꯟ ꯇꯧꯕꯒꯤ ꯃꯇꯥꯡꯁꯦ ꯍꯟꯗꯛꯀꯤ ꯑꯩꯈꯣꯏꯅ ꯁꯣꯐꯋꯦꯌꯥꯔ ꯁꯦ ꯑꯩꯈꯣꯏꯅ ꯑꯦꯇꯦꯟꯗꯦꯟꯁꯀꯤ ꯔꯤꯄꯣꯔꯠ ꯑꯣꯏꯁꯅꯨ ꯑꯩꯈꯣꯏꯒꯤ ꯒꯥꯔꯖꯤꯌꯥꯟꯁꯤꯡ ꯌꯥꯟ ꯇꯥꯏꯝ ꯀꯩꯒꯨꯝꯕ ꯉꯁꯤ ꯑꯦꯕꯁꯦꯟ ꯑꯣꯏꯔꯦ ꯒꯥꯔꯖꯤꯌꯟꯁꯤꯡꯁꯤꯗ ꯑꯣꯇꯣꯃꯦꯇꯤꯛ ꯃꯁꯥꯅ ꯃꯦꯁꯦꯁꯁꯤ ꯑꯩꯈꯣꯏꯅ ꯑꯣꯇꯣ ꯃꯦꯁꯦꯁ ꯆꯠꯍꯟꯈꯤꯕ ꯑꯗꯨꯒ ꯑꯩꯈꯣꯏꯒꯤ ꯑꯉꯥꯡꯁꯤꯡ ꯏꯁꯝꯁꯝꯅ ꯄ꯭ꯔꯤ ꯅꯁꯔꯤꯒꯨꯝꯕ ꯀ꯭ꯂꯥꯁ ꯀꯦꯖꯤꯐꯥꯎꯒꯤ ꯊꯥꯛꯇ ꯂꯩꯕ ꯑꯉꯥꯡꯁꯤꯡꯁꯤ ꯑꯩꯈꯣꯏꯅ ꯍꯣꯝꯋꯥꯔꯛ ꯄꯤꯈꯤꯕ ꯃꯇꯝꯗ ꯑꯣꯔ ꯑꯦꯁꯥꯏꯟꯃꯦꯟꯠ ꯑꯣꯖꯥꯁꯤꯡꯅ ꯄꯤꯈꯤꯕ ꯃꯇꯝꯗ ꯃꯌꯨꯝ ꯌꯧꯔꯒ ꯍꯦꯟꯅ ꯁꯤ ꯇꯧꯒꯗꯕꯅꯤ ꯑꯉꯥꯡꯅꯤꯅ ꯄ꯭ꯔꯣꯕ꯭ꯂꯦꯝ ꯊꯣꯛꯄ ꯑꯗꯣ ꯃꯁꯤ ꯑꯦꯁꯥꯏꯟꯃꯦꯟꯁꯤꯒꯤ ꯑꯩꯈꯣꯏꯅ ꯃꯃꯥ ꯃꯄꯥꯁꯤꯡ ꯋꯥꯁꯑꯦꯞ ꯒ꯭ꯔꯨꯞ ꯅꯠꯇ꯭ꯔꯒꯅ ꯑꯗꯒꯤ ꯑꯩꯈꯣꯏꯅ ꯃꯥꯒꯤ ꯒꯥꯔꯖꯤꯌꯟꯁꯤꯡꯒꯤ ꯐꯣꯟ ꯅꯝꯕꯦꯔꯁꯤꯗ ꯃꯦꯁꯦꯁꯄꯨ ꯑꯏꯔꯣ ꯋꯥꯁꯑꯦꯞꯄꯨ ꯑꯣꯏꯔꯣ ꯃꯥꯒꯤ ꯃꯥꯒꯤ ꯀ꯭ꯂꯥꯁ ꯋꯥꯏꯁꯀꯤ ꯑꯣꯏꯅ ꯑꯦꯗ ꯇꯧꯁꯤꯟꯕꯤꯔꯒ ꯒꯥꯔꯖꯤꯌꯟꯁꯤꯡꯁꯤꯗ ꯑꯩꯈꯣꯏꯅ ꯑꯦꯋ꯭ꯌꯥꯔ ꯑꯣꯏꯍꯟꯕ ꯑꯗꯨꯏ ꯇꯥꯔꯒꯗꯤ ꯒꯥꯔꯖꯤꯌꯟꯁꯤꯡꯅꯁꯨ ꯑꯩꯈꯣꯏ ꯑꯉꯥꯡꯁꯤꯡꯁꯤꯒꯤ ꯑꯦꯁꯥꯏꯟꯃꯦꯟꯁꯤ ꯀꯔꯤ ꯄꯤꯔꯛꯈꯤꯒꯦ ꯍꯌꯦꯡ ꯀꯔꯤ ꯇꯧꯒꯗꯒꯦ ꯑꯗꯨꯒꯤ ꯍꯌꯦꯡ ꯑꯦꯒꯖꯥꯝꯒꯤ ꯃꯇꯥꯡꯗꯕꯨ ꯑꯣꯏꯔꯣ ꯑꯗꯒꯤ ꯁ꯭ꯀꯨꯜ ꯀꯥꯗꯕꯒꯤ ꯃꯇꯥꯡꯗꯕꯨ ꯑꯣꯏꯔꯣ ꯒꯥꯔꯖꯤꯌꯥꯟꯁꯤꯡꯁꯤ ꯑꯦꯋ꯭ꯌꯥꯔ ꯇꯧꯍꯟꯕ ꯑꯩꯈꯣꯏ ꯁ꯭ꯀꯨꯜꯒꯤ ꯑꯦꯛꯇꯤꯚꯤꯇꯤ ꯁꯤꯡꯁꯤ ꯒꯥꯔꯖꯤꯌꯥꯟꯁꯤꯡꯁꯤꯗ ꯈꯪꯍꯟꯕ ꯑꯃ ꯗꯔꯀꯥꯔ ꯑꯣꯏꯔꯤ ꯑꯩꯈꯣꯏꯅ ꯌꯥꯝ ꯋꯥꯅ ꯍꯣꯠꯏꯅꯔꯒꯁꯨ ꯒꯥꯔꯖꯤꯌꯥꯟꯅ ꯑꯦꯋꯦꯌꯥꯔ ꯑꯣꯏꯗ꯭ꯔꯒꯗꯤ ꯑꯩꯈꯣꯏꯅ ꯇꯧꯔꯤꯕ ꯊꯕꯛꯁꯤꯡꯁꯤ ꯑꯃꯨꯛ ꯈꯪꯕꯤꯔꯣꯏꯗꯣꯏꯅꯦꯕ ꯑꯗꯨꯅ ꯑꯃꯨꯛ ꯈꯪꯕꯤꯅꯕ ꯍꯣꯠꯅꯕꯗ ꯒꯥꯔꯖꯤꯌꯥꯟꯁꯤꯡꯁꯤꯒꯤ ꯌꯥꯝ ꯑꯆꯧꯕ ꯀꯟꯇ꯭ꯔꯤꯕꯤꯌꯨꯠ ꯑꯣꯏꯕ ꯑꯩꯈꯣꯏ ꯊꯥ ꯑꯍꯨꯝ ꯑꯍꯨꯝ ꯅꯠꯇꯔꯒ ꯑꯅꯤ ꯑꯅꯤꯗ ꯀꯩꯗꯧꯕ ꯑꯩꯈꯣꯏꯅ ꯄꯦꯔꯦꯟꯁ ꯃꯤꯠꯀꯤ ꯄꯥꯡꯊꯣꯛꯑꯒ ꯁꯖꯦꯁꯟꯁꯤ ꯂꯧꯔꯒ ꯑꯩꯈꯣꯏꯅ ꯊꯕꯛ ꯇꯧꯕ ꯑꯩꯈꯣꯏꯅ ꯁ꯭ꯀꯨꯜ ꯑꯃ ꯆꯂꯥꯏꯔꯦ ꯏꯁꯥꯒꯤ ꯆꯂꯥꯏꯔꯦ ꯍꯥꯏꯔꯒꯁꯨ ꯁ꯭ꯀꯨꯜ ꯑꯃ ꯇꯧꯔꯒꯁꯨ ꯑꯩꯈꯣꯏꯒꯤ ꯑꯣꯖꯥꯁꯤꯡꯁꯤꯅ ꯐꯔꯦ ꯄꯥꯝꯃꯦꯗꯨꯗ ꯇꯧꯗꯕ ꯒꯥꯔꯖꯤꯌꯥꯟꯁꯤꯡꯁꯤꯒꯤ ꯃꯥꯒꯤ ꯋꯥꯈꯜꯂꯣꯜꯁꯤꯡꯁꯤ ꯂꯧꯈꯠꯄ ꯑꯗꯨꯒ ꯑꯐꯕ ꯋꯥꯈꯜꯂꯣꯜꯁꯤꯡ ꯑꯗꯒꯤ ꯑꯩꯈꯣꯏꯒꯤ ꯇꯧꯒꯗꯕ ꯑꯦꯛꯇꯤꯚꯤꯇꯤꯁꯤꯡꯁꯤ ꯃꯈꯣꯏꯅ ꯄꯤꯔꯛꯄ ꯁꯖꯦꯁꯟꯗꯨꯅ ꯀꯔꯤꯒꯨꯝꯕ ꯑꯩꯈꯣꯏꯅ ꯇꯧꯒꯦꯅ ꯈꯜꯂꯝꯃꯤꯗꯨꯗꯒꯤ ꯍꯦꯟꯅ ꯐꯖꯔꯛꯑꯒꯗꯤ ꯃꯈꯣꯏꯒꯤ ꯁꯖꯦꯁꯟꯗꯨ ꯑꯣꯏꯅ ꯑꯩꯈꯣꯏꯅ ꯄꯤꯟ ꯄꯣꯏꯟꯠ ꯇꯧꯔꯒ ꯂꯧꯈꯠꯂꯒ ꯃꯗꯨꯗ ꯑꯗꯨꯝ ꯑꯩꯈꯣꯏ ꯁꯤꯁꯇꯦꯝꯁꯤꯗ ꯑꯗꯨꯝ ꯍꯥꯞꯆꯤꯜꯂꯒ ꯑꯗꯨꯗ ꯑꯗꯨꯝ ꯆꯠꯍꯜꯂꯁꯨ ꯀꯩꯁꯨ ꯀꯥꯏꯕ ꯂꯩꯇꯦꯕ ꯑꯗꯣ ꯍꯟꯗꯛꯀꯤ ꯗ꯭ꯔꯦꯁꯀꯤ ꯃꯇꯥꯡꯁꯤ ꯃꯁꯤ ꯈꯟꯅꯔꯤꯁꯤꯗ ꯗ꯭꯭ꯔꯦꯁꯀꯤ ꯃꯇꯥꯡꯁꯤ ꯑꯩꯈꯣꯏ ꯍꯥꯟꯅ ꯃꯃꯥꯡꯗ ꯍꯥꯞꯈꯤꯕ ꯀꯣꯠꯁꯤ ꯑꯗꯨ ꯀ꯭ꯂꯥꯁ ꯑꯩꯠꯇꯒꯤ ꯀꯣꯠꯁꯦ ꯍꯥꯞꯆꯤꯟꯕ ꯑꯗꯨꯒ ꯑꯗꯨꯒ ꯑꯦꯛꯇꯤꯚꯤꯁꯦ ꯑꯩꯈꯣꯏꯅ ꯏꯁꯄꯣꯔꯠ ꯀꯔꯤꯍꯥꯏꯇꯥꯔꯦ ꯏꯗꯨꯀꯦꯁꯟ ꯍꯥꯏꯁꯤꯗ ꯏꯗꯨꯀꯦꯁꯟ ꯈꯛꯇꯅꯁꯨ ꯌꯥꯗꯕ ꯏꯁꯄꯣꯔꯠ ꯏꯁꯥꯒꯤ ꯏꯁꯥꯒꯤ ꯃꯦꯟꯇꯦꯜ ꯍꯦꯜꯊꯀꯤ ꯏꯁꯥꯒꯤ ꯍꯛꯆꯥꯡ ꯐꯕ ꯍꯥꯏꯕꯁꯤꯁꯨ ꯂꯥꯏꯔꯤꯛ ꯃꯌꯥꯝ ꯍꯩꯔꯁꯨ ꯍꯛꯆꯥꯡ ꯐꯠꯇ꯭ꯔꯗꯤ ꯀꯥꯟꯅꯗ꯭ꯔꯦ ꯑꯗꯨꯅ ꯑꯩꯈꯣꯏꯅ ꯁ꯭ꯄꯣꯔꯠꯀꯤ ꯑꯦꯛꯇꯤꯚꯤꯇꯤ ꯑꯗꯒꯤ ꯑꯉꯥꯡꯁꯤꯡꯒꯤ ꯃꯥꯒꯤ ꯂꯩꯔꯤꯕ ꯀꯔꯤ ꯍꯥꯏ ꯇꯥꯔꯦ ꯇꯦꯂꯦꯟꯁꯤꯡꯁꯦ ꯎꯠꯊꯣꯛꯄꯒꯤ ꯇꯟꯖꯥ ꯑꯃ ꯃꯈꯣꯏꯗ ꯄꯤꯕꯤꯕ ꯑꯗꯨ ꯍꯥꯏꯔꯤꯕ ꯂꯥꯏꯟꯁꯦ ꯑꯩꯈꯣꯏꯅ ꯑꯦꯗꯨꯀꯦꯁꯟꯒꯤ ꯁꯦꯛꯇꯔꯗꯁꯨ ꯁꯦꯝꯕꯤꯕ ꯁ꯭ꯄꯣꯔꯠꯀꯤ ꯁꯦꯛꯇꯔ ꯁꯄꯣꯔꯠ ꯄꯥꯝꯖꯔꯦ ꯑꯗꯨ ꯁ꯭ꯄꯣꯔꯠꯀꯤꯁꯨ ꯁꯦꯝꯕꯤꯕ ꯑꯗꯨ ꯇꯥꯔꯒꯗꯤ ꯑꯅꯤꯃꯛꯀꯤ ꯏꯟꯗꯨꯅ ꯆꯠꯈ꯭ꯔꯒꯗꯤ ꯍꯌꯦꯡ ꯃꯥꯅ ꯍꯌꯦꯡ ꯃꯥꯅ ꯄꯥꯝꯃꯤꯕ ꯒꯣꯜꯗꯣ ꯐꯪꯕꯗ ꯂꯥꯏꯒꯗꯣꯏꯅꯦꯕ

ꯐꯔꯦ ꯂꯣꯁꯤꯜꯂꯁꯤ ꯋꯥꯔꯤꯁꯨ ꯑꯗꯨ ꯍꯌꯦꯡ ꯁ꯭ꯀꯨꯜꯗ ꯂꯥꯛꯑꯒ ꯃꯤꯠꯇꯤꯡ ꯑꯃ ꯇꯧꯔꯁꯤ ꯑꯗꯨꯒ ꯑꯩꯈꯣꯏ ꯀꯔꯤ ꯀꯔꯤ ꯇꯧꯒꯗꯒꯦ ꯍꯥꯏꯕꯁꯤ ꯈꯟꯅꯔꯒ ꯑꯩꯈꯣꯏ ꯊꯕꯛ ꯊꯧꯔꯝꯁꯤꯡꯁꯦ ꯄꯥꯡꯊꯣꯛꯄꯗ ꯑꯗꯒꯤ ꯑꯇꯩ ꯂꯩꯔꯤꯕ ꯑꯣꯖꯥꯁꯤꯡꯁꯨ ꯑꯗꯒꯤ ꯂꯩꯔꯤꯕ ꯇꯤꯆꯤꯡ ꯑꯦꯟ ꯅꯟ ꯇꯤꯆꯤꯡ ꯏꯁꯇꯥꯐꯁꯤꯡꯁꯨ ꯑꯩꯈꯣꯏ ꯋꯥꯈꯜꯂꯣꯜ ꯑꯃ ꯄꯨꯟꯃꯤꯟꯅꯕ ꯑꯃ ꯗꯔꯀꯥꯔ ꯑꯣꯏ ꯃꯁꯤ ꯄꯨꯟꯃꯤꯟꯅꯔꯒ ꯇꯧꯁꯦ ꯍꯥꯏꯕꯗꯣ ꯃꯌꯥꯝꯅ ꯐꯔꯦ ꯍꯥꯏꯕꯗꯨꯃꯥ ꯄꯥꯡꯊꯣꯛꯃꯤꯟꯅꯔꯁꯤ ꯑꯣ ꯐꯔꯦ ꯐꯔꯦ ꯊꯦꯡꯀꯤꯎ ꯊꯦꯡꯀꯤꯎ